ꯅꯨꯡꯉꯥꯏꯔꯤꯕ꯭ꯔꯥ ꯍꯣꯏ ꯑꯩꯈꯣꯏꯁꯨ ꯅꯨꯡꯉꯥꯏꯔꯤꯌꯦ ꯆꯥꯛ ꯆꯥꯔꯕꯣ ꯍꯣꯏ ꯑꯩꯈꯣꯏꯁꯨ ꯀ꯭ꯂꯥꯁꯇ ꯑꯩꯈꯣꯏꯗꯨ ꯉꯁꯤꯗꯤ ꯌꯦꯟ ꯆꯥꯏꯌꯦ

ꯑꯩ ꯍꯧꯖꯤꯛꯀꯥꯟ ꯀꯩꯁꯨ ꯆꯠꯇꯦ ꯌꯨꯝꯗ ꯂꯩꯌꯦ ꯑꯥ ꯑꯩꯈꯣꯏꯒꯤꯁꯨ ꯀꯣꯟꯅꯗ꯭ꯔꯦ ꯑꯩꯗꯣ ꯑꯗꯨꯝ ꯄꯣꯠ ꯆꯩꯒꯨꯝꯕ ꯍꯣꯜꯁꯦꯜ ꯑꯣꯏꯅ ꯂꯧꯔ ꯂꯩꯕ ꯍꯧꯖꯤꯛꯀꯥꯟꯁꯦ ꯑꯗꯨ ꯑꯩꯗꯣ ꯕꯦꯝꯕꯨꯒ ꯀꯦꯟꯒꯤ ꯄ꯭ꯔꯗꯛꯁꯤꯡ ꯂꯧꯅꯤꯡꯕ ꯑꯣ ꯑꯗꯨ ꯍꯣꯜꯁꯦꯜ ꯑꯣꯏꯅ ꯂꯧꯔꯗꯤ ꯀꯌꯥ ꯑꯣꯏꯒꯗꯕ ꯃꯃꯜꯗꯤ ꯑꯥ ꯍꯣꯏ ꯕꯥꯁꯀꯦꯠꯒꯨꯝꯕꯁꯨ ꯑꯗꯨꯒ ꯑꯗꯨꯝ ꯃꯥꯒꯤ ꯄ꯭ꯔꯗꯛ ꯑꯅꯧ ꯑꯅꯧꯕ ꯂꯥꯛꯄꯁꯤꯡꯗꯨ ꯑꯗꯨꯝ ꯄꯥꯝꯕ ꯍꯣꯏ ꯑꯗꯨ ꯐꯝꯒꯨꯝꯕꯁꯨ ꯑꯗꯨꯝ ꯑꯅꯧ ꯑꯅꯧꯕ ꯂꯥꯛꯄ꯭ꯔꯣ ꯑꯥ ꯍꯣꯏ ꯑꯩꯗꯨ ꯍꯧꯖꯤꯛꯀꯥꯟ ꯊꯕꯛ ꯈꯔ ꯆꯤꯟꯅ ꯂꯩꯕ ꯑꯗꯨ ꯑꯩ ꯂꯥꯛꯄ ꯀꯥꯟꯗꯗꯤ ꯑꯩꯕꯨ ꯑꯗꯨꯝ ꯋꯥꯠꯆꯞꯇ ꯊꯥꯕꯤꯌꯣ ꯑꯩ ꯑꯗꯨꯝ ꯌꯦꯡꯒꯦ ꯑꯩꯅ ꯁꯪꯕ ꯅꯨꯃꯤꯠꯇ ꯂꯥꯛꯀꯦ ꯍꯣꯏ ꯅꯣꯏꯒꯤ ꯑꯅꯧ ꯑꯅꯧꯕ ꯄꯣꯠꯁꯤꯡꯗꯣ ꯑꯗꯨꯝ ꯊꯥꯕꯤꯌꯣ ꯌꯦꯡꯒꯦ ꯑꯩꯅꯅꯦ ꯎꯝ ꯍꯣꯏ ꯍꯣꯏ ꯌꯥꯏ

ꯑꯗꯨ ꯅꯨꯃꯤꯠ ꯑꯃ ꯁꯪꯕꯗ ꯑꯩ ꯀꯣꯏꯔꯛꯀꯦ ꯑꯥ ꯑꯗꯨꯗꯤ ꯌꯥꯝ ꯅꯨꯡꯉꯥꯏꯔꯦ ꯍꯣꯏ ꯍꯣꯏ